ꯍꯜꯂꯣ ꯄꯥꯏꯕꯤꯔꯤꯁꯤꯕꯨ ꯑꯩꯈꯣꯏꯒꯤ ꯁꯪꯒꯣꯝ ꯌꯣꯟꯕ ꯁꯣꯅꯤꯌꯥ ꯑꯣꯏꯕꯤꯔꯕ꯭ꯔꯣ ꯀꯩꯅꯣ ꯁꯪꯒꯣꯝꯗꯣ ꯑꯩꯗꯣ ꯃꯇꯝ ꯈꯔꯒꯤ ꯂꯧꯒꯦꯅ ꯇꯧꯕꯅꯦꯕꯀꯣ ꯊꯥ ꯃꯉꯥ ꯑꯃ ꯇꯔꯨꯛ ꯑꯃ ꯏꯆꯥ ꯁꯥꯟꯅꯕ ꯆꯠꯄꯒꯤ ꯄꯤꯊꯛꯀꯦꯅ ꯑꯗꯣ ꯍꯌꯦꯡꯒꯨꯝꯕꯗꯒꯤ ꯗꯦꯂꯤꯚꯔꯤ ꯇꯧꯕꯤꯕ ꯌꯥꯒꯗ꯭ꯔꯥ ꯑꯥ ꯅꯝꯕꯣꯜ ꯕꯖꯥꯔꯗꯅꯦ ꯑꯗꯨ ꯁꯪꯒꯣꯝꯁꯦ ꯑꯩꯈꯣꯏꯒꯤ ꯂꯤꯇꯔꯗ ꯀꯌꯥ ꯂꯩꯒꯦ ꯅꯠꯇ꯭ꯔꯒ ꯇꯪꯈꯥꯏꯗꯅ ꯀꯌꯥ ꯂꯩꯕꯖꯥꯠꯅꯣ ꯑꯣ ꯑꯗꯨꯗꯤ ꯑꯩꯗꯣ ꯊꯥꯗꯣ ꯃꯁꯤꯡ ꯊꯥ ꯃꯉꯥ ꯑꯃ ꯇꯔꯨꯛ ꯑꯃ ꯂꯧꯒꯗꯕ ꯑꯣꯏꯕꯅꯤꯅ ꯑꯩ ꯂꯤꯇꯔ ꯇꯪꯈꯥꯏꯗꯨ ꯑꯣꯏꯅ ꯂꯧꯖꯔꯒꯦꯕꯀꯣ ꯑꯗꯣ ꯄꯥꯝꯕꯗꯤ ꯑꯩꯁꯦ ꯑꯌꯨꯛꯇ ꯄꯥꯝꯃꯦ ꯑꯗꯣ ꯀꯔꯝꯕ ꯃꯇꯝꯗ ꯂꯥꯛꯄ ꯌꯥꯒꯅꯤ ꯍꯣꯏ ꯁꯨꯡꯁꯣꯏ ꯁꯣꯏꯕꯤꯗꯅ ꯄꯨꯡ ꯇꯔꯦꯠꯀꯤ ꯃꯇꯝꯗꯨꯅ ꯂꯥꯛꯄꯤꯔꯣꯀꯣ ꯑꯗꯨꯗꯤ ꯑꯩꯒꯤ ꯑꯩꯒꯤ ꯑꯦꯗ꯭ꯔꯦꯁ ꯆꯞ ꯆꯥꯕꯗꯣ ꯑꯩ ꯋꯥꯆꯞꯇ ꯑꯣꯏꯅ ꯊꯥꯖꯔꯛꯂꯒꯦ ꯑꯣ ꯑꯗꯨꯗꯤ ꯇꯪꯈꯥꯏꯗꯨꯗ ꯂꯨꯄꯥ ꯀꯩꯅꯣ ꯇꯥꯔꯦ ꯅꯠꯇ꯭ꯔꯥ ꯀꯨꯟꯊ꯭ꯔꯥ ꯇꯥꯔꯦꯀꯣ ꯁꯪꯒꯣꯝꯒꯤ ꯄꯩꯁꯥꯅ ꯂꯨꯄꯥ ꯀꯨꯟ ꯑꯗꯨꯒ ꯗꯦꯂꯤꯚꯔꯤ ꯆꯥꯔꯖ ꯇꯔꯥ ꯑꯃꯒ ꯌꯥꯎꯔꯒ ꯑꯧ ꯑꯗꯨꯗꯤ ꯌꯥꯝꯅ ꯅꯨꯡꯉꯥꯏꯖꯔꯦ ꯍꯌꯦꯡ ꯄꯨꯡ ꯇꯔꯦꯠ ꯐꯥꯎꯕꯒꯤ ꯃꯅꯨꯡꯗ ꯅꯝꯕꯣꯜ ꯕꯖꯥꯔꯒꯤꯗꯨꯗ ꯀꯩꯅꯣ ꯇꯧꯕꯤꯔꯛꯔꯣ ꯗꯦꯂꯤꯚꯔꯤ ꯇꯧꯕꯤꯔꯛꯔꯣ ꯑꯗꯣ ꯂꯥꯛꯄ ꯃꯇꯝꯗ ꯈꯪꯗ꯭ꯔꯦ ꯍꯥꯏꯔꯒꯁꯨ ꯑꯩꯒꯤ ꯁꯤꯒꯤ ꯅꯝꯕꯔꯁꯤꯗ ꯀꯣꯜ ꯇꯧꯔꯛꯂꯒ ꯄꯥꯎ ꯑꯗꯨꯝ ꯐꯥꯎꯅꯔꯁꯨ ꯐꯥꯎꯅꯔꯁꯦ ꯍꯣꯏ ꯍꯣꯏ ꯊꯝꯖꯔꯦ ꯊꯝꯖꯔꯦ